ꯍꯂꯣ

ꯑꯣ ꯑꯩ ꯋꯥ ꯑꯝꯇ ꯍꯪꯒꯦ ꯑꯩꯒꯤ ꯑꯗꯨꯗ ꯊꯥꯡꯒꯨꯝꯕ ꯌꯣꯝꯄꯥꯛꯀꯨꯝꯕ ꯁꯦꯝꯅꯉꯥꯏ ꯂꯩꯕ꯭ꯔꯣ ꯑꯩꯒꯤ ꯊꯥꯡꯗꯣ ꯇꯦꯛꯈ꯭ꯔꯦ ꯑꯩꯒꯤ ꯉꯥ ꯉꯥ ꯁꯦꯝꯕꯀꯥꯟꯗ ꯏꯆꯥꯅ ꯁꯦꯝꯕꯗꯨꯗ ꯇꯦꯛꯍꯧꯔꯦ ꯑꯗꯨ ꯁꯦꯝꯒꯦ ꯍꯥꯏꯕꯅꯦ ꯑꯩꯒꯤ ꯊꯥꯡꯗꯣ ꯇꯦꯛꯈ꯭ꯔꯦ ꯑꯗꯨꯅ ꯑꯗꯨ ꯃꯈꯣꯛꯇꯣ ꯍꯥꯞꯀꯦ ꯍꯥꯏꯕꯅꯦ ꯍꯥꯞꯄ ꯌꯥꯒꯗ꯭ꯔꯥ ꯑꯩꯒꯤ ꯃꯌꯥꯗꯣ

ꯊꯥꯡ ꯑꯅꯤ ꯑꯗꯨ ꯑꯥ ꯑꯆꯧꯕ ꯑꯃ ꯑꯄꯤꯛꯄ ꯑꯃ ꯑꯣ ꯑꯣ ꯑꯣ ꯑꯣ ꯑꯗꯨ ꯄꯨꯡ ꯀꯌꯥꯗ ꯗꯨꯀꯥꯟ ꯍꯥꯡꯒꯦ ꯅꯪꯗꯤ ꯑꯣ ꯑꯣ ꯑꯣ ꯍꯣꯏ ꯑꯗꯨꯁꯨ ꯌꯥꯏꯌꯦ ꯂꯥꯛꯀꯦ ꯑꯗꯨ ꯂꯩꯐꯝꯅ ꯀꯗꯥꯏꯗꯅꯣ ꯑꯧ ꯑꯥ ꯑꯥ ꯍꯣꯏ ꯍꯣꯏ ꯌꯥꯏꯌꯦ ꯑꯇꯣꯞꯄꯗꯤ ꯂꯣꯏꯃꯛ ꯁꯦꯝꯈ꯭ꯔꯦ ꯑꯗꯨ ꯊꯥꯡꯗꯨꯃꯇꯪꯅꯤ ꯑꯣ ꯁꯤꯡꯖꯪꯗꯤ ꯑꯃ ꯂꯩꯌꯦ ꯑꯣ ꯇꯥꯕꯤꯕ ꯌꯥꯔꯔꯣꯏꯗ꯭ꯔꯣ ꯑꯣ ꯌꯥꯏ ꯑꯗꯨꯗꯤ ꯄꯨꯟꯅ ꯄꯨꯔ ꯂꯥꯛꯀꯦ ꯑꯥ ꯑꯗꯨꯗꯤ ꯑꯣ ꯍꯣꯏ ꯌꯥꯔꯦ ꯑꯗꯨ ꯑꯣꯏꯔꯗꯤ ꯄꯨꯜꯂꯞ ꯑꯣ ꯄꯨꯔ ꯂꯥꯛꯀꯦꯀꯣ ꯑꯗꯨꯗ ꯁꯦꯝꯕꯤꯌꯨ ꯑꯩꯁꯦ ꯍꯌꯦꯡ ꯂꯥꯛꯁꯤꯔꯥ ꯍꯪꯆꯤꯠ ꯂꯥꯛꯁꯤꯔꯥ ꯀꯩꯗꯧꯉꯩ ꯂꯥꯛꯁꯤꯔꯥ ꯈꯜꯂꯤꯌꯦ ꯀꯩꯗꯧꯉꯩ ꯂꯥꯛꯇꯣꯏꯅꯣ ꯈꯪꯗꯦ ꯍꯌꯦꯡ ꯑꯣꯏꯅ ꯂꯥꯛꯂꯒꯦ ꯑꯗꯨꯗꯤ ꯍꯣꯏ ꯍꯣꯏ ꯍꯣꯏ ꯑꯣ ꯑꯣ ꯑꯗꯨꯗꯤ ꯑꯗꯨꯗ ꯂꯥꯛꯂꯒ ꯑꯗꯨꯝ ꯎꯝ ꯍꯣꯏ ꯍꯣꯏ

ꯍꯣꯏ ꯌꯥꯏꯌꯦ ꯑꯗꯨꯗ ꯑꯗꯨꯝ ꯂꯥꯛꯂꯒ ꯌꯦꯡꯒꯦ ꯀꯔꯤ ꯀꯔꯤ ꯑꯄꯥꯝꯕ ꯂꯩꯕ꯭ꯔꯥ ꯍꯥꯏꯕꯗꯣ

ꯍꯣꯏ ꯍꯥꯏꯕꯤꯌꯨ ꯑꯥ ꯑꯣ ꯏꯔꯨꯞ ꯄꯨꯊꯣꯛꯈ꯭ꯔꯒ ꯂꯥꯛꯀꯦꯀꯣ ꯑꯩꯈꯣꯏ ꯌꯦꯡꯕ ꯂꯥꯛꯀꯦ ꯃꯈꯣꯏꯁꯨ ꯌꯦꯡꯅꯤꯡꯕ ꯌꯥꯎꯅꯤꯡꯕ ꯂꯩꯅꯤꯡꯕ ꯂꯩꯔꯗꯤ ꯍꯣꯏ ꯍꯣꯏ ꯍꯣꯏ ꯌꯦꯡꯕ ꯂꯥꯛꯂꯒꯦ ꯑꯗꯨꯗꯤ ꯑꯇꯣꯞꯄꯗꯤ ꯌꯥꯔꯅꯤꯗ ꯍꯌꯦꯡ ꯑꯣꯏꯅ ꯂꯥꯛꯀꯦ ꯍꯣꯏ ꯍꯣꯏ ꯍꯣꯏ

ꯍꯣꯏ ꯌꯥꯏꯌꯦ ꯍꯣꯏ ꯍꯣꯏ ꯍꯣꯏ ꯍꯣꯏ ꯍꯣꯏ ꯍꯣꯏ ꯍꯣꯏ ꯃꯪ ꯐꯔꯁꯦ